ꯍꯂꯣ ꯑꯣ ꯁꯤ ꯀꯩꯅꯣ ꯁꯉꯥꯏꯒꯤ ꯕꯦꯝꯕꯨ ꯌꯣꯟꯐꯝ ꯀꯟꯁꯇ꯭ꯔꯛꯁꯟꯗꯨꯔꯥ ꯑꯣ ꯍꯧꯖꯤꯛꯀꯤ ꯑꯩꯁꯤ ꯍꯧꯖꯤꯛꯀꯤ ꯑꯩꯈꯣꯏꯅ ꯋꯥꯁꯤ ꯄꯤꯁ ꯇꯔꯨꯛ ꯇꯔꯦꯠ ꯂꯩꯅꯤꯡꯕ ꯑꯩ ꯁꯒꯥꯏ ꯁꯥꯕꯒꯤ ꯌꯨꯝꯁꯤ ꯈꯤꯇꯪ ꯋꯥꯠꯄ ꯑꯗꯨ ꯃꯣꯏ ꯅꯣꯏꯁꯤ ꯀꯃꯥꯏꯅ ꯌꯣꯟꯒꯦ ꯎꯝ ꯑꯥ ꯑꯩꯒꯤꯗꯤ ꯑꯩꯒꯤꯗꯤ ꯀꯩꯅꯣ ꯍꯧꯖꯤꯛꯀꯤ ꯕꯦꯝꯕꯨ ꯑꯣꯏꯅ ꯄꯥꯝꯕ ꯑꯩꯈꯣꯏꯒꯤ ꯁꯥꯕ ꯅꯠꯇꯕꯤꯗ ꯍꯧꯖꯤꯛꯀꯤ ꯋꯥ ꯑꯆꯧꯕꯅ ꯑꯄꯥꯕꯗꯨ ꯑꯌꯥꯡꯕꯗꯨ ꯑꯗꯨ ꯁꯤꯛꯁ ꯄꯤꯁ ꯄꯥꯝꯕ ꯎꯝ ꯍꯣꯏ ꯎꯝ ꯑꯗꯣ ꯃꯣꯔꯥꯒꯨꯝꯕꯗꯤ ꯕꯦꯝꯕꯨꯒꯤ ꯃꯣꯔꯥꯒꯨꯝꯕꯗꯤ ꯐꯪꯒꯅꯤꯅꯀꯣ ꯑꯣ ꯑꯗꯣ ꯃꯣꯔꯥꯗꯨꯁꯨ ꯑꯅꯤꯒꯨꯝꯕ ꯑꯃꯨꯛ ꯄꯥꯝꯕ ꯑꯥ ꯑꯗꯨ ꯃꯣꯏꯁꯤ ꯅꯪꯒꯤ ꯃꯣꯔꯥꯁꯤ ꯑꯃꯗ ꯄꯤꯁ ꯑꯃꯗ ꯂꯨꯄꯥ ꯔꯦꯠ ꯀꯌꯥ ꯂꯩꯌꯦ ꯎꯝ ꯑꯣꯀꯦ ꯎꯝ ꯑꯣꯀꯦ ꯑꯗꯨꯗꯤ ꯅꯣꯏꯒꯤ ꯑꯦꯗ꯭ꯔꯦꯁꯁꯤ ꯀꯥꯏꯗꯃꯛꯇꯔꯥ ꯍꯧꯖꯤꯛꯀꯤ ꯑꯩ ꯍꯌꯦꯡ ꯂꯥꯛꯅꯕ ꯍꯣꯏ ꯐꯔꯦ ꯐꯔꯦ ꯑꯗꯨ ꯑꯣꯏꯗꯤ ꯎꯝ ꯑꯗꯨꯝ ꯍꯌꯦꯡ ꯂꯥꯛꯂꯒ ꯑꯗꯨꯝ ꯂꯩꯔꯗꯤ ꯑꯗꯨꯝ ꯅꯣꯏ ꯑꯗꯨꯝ ꯑꯣꯐꯤꯁꯇꯤ ꯂꯣꯟꯂꯣꯏꯗꯀꯣ ꯍꯌꯦꯡ ꯍꯥꯡꯒꯦꯔꯥ ꯑꯗꯨꯝ ꯍꯥꯡꯒꯅꯤꯀꯣ ꯐꯔꯦ ꯑꯗꯨꯗꯤ ꯍꯌꯦꯡ ꯂꯥꯛꯂꯒꯦ ꯎꯝ ꯑꯗꯨꯗꯤ ꯍꯌꯦꯡ ꯐꯔꯛ ꯇꯥꯔꯗꯤ ꯉꯁꯤ ꯅꯨꯡꯗꯥꯡ ꯑꯣꯏꯅ ꯂꯥꯛꯑꯗꯤ ꯀꯃꯥꯏꯅ ꯇꯧꯕꯅꯣ ꯑꯩꯉꯣꯟꯒꯦꯔꯥꯀꯣ ꯉꯁꯤ ꯅꯨꯡꯗꯥꯡ ꯂꯧꯊꯣꯛꯄ ꯍꯌꯦꯡ ꯕꯟ ꯂꯩꯌꯦ ꯍꯥꯏꯔꯗꯤ ꯎꯝ ꯎꯝ ꯎꯝ

ꯐꯔꯦ ꯐꯔꯦ ꯐꯔꯦ ꯐꯔꯦ ꯎꯝ ꯄꯥꯎꯗꯨ ꯍꯥꯏꯔꯛꯑꯣ ꯎꯝ ꯎꯝ ꯆꯣ ꯆꯣ ꯊꯦꯡꯛ ꯌꯨ ꯊꯦꯡꯛ ꯌꯨ